ꯍꯜꯂꯣ ꯃꯥꯟꯅꯦ ꯐꯝꯃꯤꯗ ꯆꯥꯗ꯭ꯔꯤꯑꯦ ꯎꯝ ꯅꯨꯉꯥꯏꯔꯤ ꯅꯪꯗꯤ ꯅꯨꯉꯥꯏꯔꯤꯕꯣ

ꯎꯝ ꯆꯠꯂꯨꯁꯦ ꯌꯥꯏꯑꯦ

ꯎꯝ ꯆꯠꯂꯨꯁꯦ ꯑꯗꯣ ꯀꯅꯥ ꯀꯅꯥ ꯆꯠꯀꯅꯤ ꯑꯣ ꯑꯗꯨꯗꯤ ꯂꯩꯕꯗꯤ ꯅꯨꯃꯤꯠ ꯀꯌꯥꯅꯤꯃꯨꯛ ꯂꯩꯔꯛꯀꯅꯤ ꯑꯣ ꯍꯣꯏ ꯍꯣꯏ ꯌꯥꯏꯑꯦ ꯆꯠꯁꯦ ꯎꯝ ꯑꯝꯇꯥꯡ ꯄꯨꯟꯁꯦ ꯑꯗꯨꯒ ꯍꯦꯛ ꯐꯥꯎꯅꯔꯁꯦ